ꯑꯩꯒꯤ ꯐꯦꯕꯔꯥꯏꯠ ꯐꯤꯃꯦꯜ ꯄ꯭ꯂꯦꯌꯥꯔꯗꯤ ꯑꯦꯂꯦꯛꯁ ꯃꯣꯔꯒꯟ ꯃꯥꯁꯦ ꯌꯨ ꯑꯦꯁ ꯑꯦꯒꯤ ꯅꯦꯁꯅꯦꯜ ꯐꯨꯠꯕꯣꯜ ꯇꯤꯝꯗ ꯑꯃ ꯌꯨ ꯑꯦꯁ ꯑꯦꯒꯤ ꯀꯦꯞꯇꯦꯟꯁꯨ ꯄꯥꯏꯕꯅꯤ ꯃꯥ ꯑꯗꯨ ꯃꯥꯁꯦ ꯕꯣꯜ ꯌꯥꯝ ꯍꯩꯌꯦ ꯑꯩꯅ ꯃꯥ ꯑꯩꯅ ꯃꯥ ꯈꯪꯕꯗꯤ ꯃꯥ ꯏꯟꯇꯔꯅꯦꯁꯅꯦꯜ ꯀꯞꯁꯨ ꯁꯥꯟꯅꯩ ꯏꯟꯇꯔꯅꯦꯁꯅꯦꯜ ꯂꯤꯛ ꯑꯟꯗꯔ ꯂꯤꯛ ꯃꯥꯁꯦ ꯕꯥꯔꯁꯦꯂꯣꯅꯥ ꯀ꯭ꯂꯞꯇ ꯌꯥꯎꯋꯤ ꯐꯤꯃꯦꯜ ꯕꯥꯔꯁꯦꯂꯣꯅꯥ ꯀꯂ꯭ꯞꯇ ꯏꯁꯄꯦꯟꯒꯤ ꯀ꯭ꯂꯞꯅꯦ ꯑꯗꯨꯁꯦ ꯑꯦꯂꯦꯛꯁ ꯃꯣꯔꯒꯟ ꯍꯥꯏꯕ ꯅꯨꯄꯤꯁꯦ ꯌꯥꯝ ꯍꯩ ꯃꯥꯁꯦ ꯋꯥꯡꯁꯨ ꯋꯥꯡꯉꯤ ꯃꯁꯛ ꯐꯖꯩ ꯕꯣꯜ ꯍꯩꯌꯦ ꯑꯣꯏꯅꯥꯅꯤ ꯑꯣꯏꯅꯥ ꯍꯩꯅꯕꯤꯅꯤ ꯃꯥꯁꯦ ꯌꯨ ꯑꯦꯁ ꯑꯦꯗꯗꯤ ꯃꯥꯅ ꯐꯤꯃꯦꯜꯒꯤ ꯐꯨꯠꯕꯣꯜꯂꯔꯁꯦ ꯇꯣꯞ ꯑꯣꯏꯅ ꯂꯩꯌꯦ ꯃꯥꯗꯒꯤ ꯍꯦꯟꯕ ꯂꯩꯇꯦ ꯂꯩꯗꯤ ꯂꯩ ꯑꯗꯨꯕꯨ ꯃꯥꯒꯤ ꯂꯦꯕꯦꯜꯐꯥꯎꯗꯤ ꯌꯧꯕ ꯉꯝꯗꯦ ꯃꯣꯏ ꯑꯦꯂꯦꯛꯁ ꯃꯣꯔꯒꯟ ꯍꯥꯏꯕꯁꯦ ꯏꯕꯟ ꯐꯤꯃꯦꯜꯁꯀꯤ ꯑꯆꯧ ꯑꯆꯧꯕ ꯁꯨꯄꯔ ꯂꯤꯛ ꯁꯥꯟꯅꯈ꯭ꯔꯕꯅꯤ ꯑꯗꯨꯒ ꯐꯨꯠꯕꯣꯜ ꯑꯃꯗꯤ ꯃꯥ ꯁꯥꯟꯅꯕ ꯌꯥꯝ ꯍꯩꯔꯦ ꯀꯩꯀꯥꯒ ꯃꯥꯁꯦ ꯂꯦꯐ ꯋꯤꯡꯒꯔꯅꯤ ꯑꯦꯕ꯭ꯔꯤ ꯒꯦꯝ ꯁꯤ ꯀꯦꯟ ꯏꯁꯀꯣꯔ ꯃꯥ ꯏꯁꯀꯣꯔ ꯇꯧꯕ ꯉꯝꯃꯤ ꯑꯦꯕ꯭ꯔꯤ ꯒꯦꯝ ꯒꯣꯜ ꯏꯁꯀꯣꯔ ꯇꯧꯕ ꯉꯝꯃꯤ ꯃꯥꯅ ꯃꯔꯝ ꯑꯣꯏꯔꯒ ꯌꯨ ꯑꯦꯁꯀꯤ ꯐꯤꯃꯦꯜ ꯐꯨꯠ ꯐꯨꯠꯕꯣꯜꯅꯦ ꯌꯨ ꯑꯦꯁꯀꯤ ꯐꯤꯃꯦꯜ ꯐꯨꯠꯕꯣꯜ ꯅꯦꯁꯅꯦꯜ ꯇꯤꯝꯗꯤ ꯄ꯭ꯔꯥꯎꯠ ꯑꯣꯏꯌꯦ ꯌꯥꯝ ꯊꯥꯒꯠꯅꯤꯡꯉꯥꯏ ꯑꯣꯏꯌꯦ ꯃꯥꯕꯨ ꯀꯔꯦꯖ ꯌꯥꯝ ꯄꯤꯌꯦ ꯃꯥꯕꯨ ꯁꯄꯣꯔꯠ ꯌꯥꯝ ꯇꯧꯋꯤ ꯌꯨ ꯑꯦꯁ ꯑꯦꯈꯣꯏꯅ